ꯍꯜꯂꯣ ꯑꯁꯤꯁꯦ ꯂꯨꯏ ꯉꯥꯏꯅꯤꯒꯤ ꯃꯔꯝꯗ ꯈꯪꯕꯤꯕꯥ ꯑꯣꯏꯔꯕꯣ ꯑꯣ ꯑꯁꯤ ꯑꯩꯁꯦ ꯐꯣꯔꯦꯟ ꯔꯣꯝꯗ ꯂꯩꯕꯅꯦꯕ ꯑꯗꯨ ꯑꯩ ꯂꯨꯏ ꯉꯥꯏꯅꯤ ꯐꯦꯁꯇꯤꯕꯦꯜꯁꯦ ꯀꯃꯥꯏꯅ ꯇꯧꯕ꯭ꯔꯥ ꯀꯃꯥꯏꯅ ꯄꯥꯡꯊꯣꯛꯄ꯭ꯔꯥ ꯍꯥꯏꯕꯗꯨ ꯌꯦꯡꯅꯤꯡꯕꯒꯤ ꯏꯆꯦꯗ ꯁꯤꯁꯇꯔꯗ ꯍꯥꯏꯔꯛꯄꯅꯦ ꯑꯗꯨ ꯃꯥꯒꯤ ꯃꯇꯝ ꯌꯧꯔꯛꯄꯗ ꯍꯪꯕ ꯃꯥꯒꯤ ꯗꯦꯠ ꯑꯗꯨ ꯌꯧꯔꯦ ꯍꯥꯏꯕ ꯀꯥꯅꯗ ꯍꯥꯏꯕꯤꯔꯛꯄ ꯌꯥꯒꯗ꯭ꯔꯥ

ꯑꯥ ꯑꯥ ꯑꯗꯨ ꯑꯁꯤ ꯑꯥ ꯑꯗꯨ ꯑꯩꯅ ꯀꯣꯜ ꯇꯧꯔꯛꯀꯦ ꯑꯗꯨ ꯀꯥꯟꯗ ꯅꯪꯅ ꯈꯔ ꯂꯝꯖꯤꯡꯕꯤꯌꯣ ꯍꯥꯏꯅ ꯍꯥꯏꯅꯤꯡꯕ ꯑꯥ ꯑꯥ ꯑꯥ ꯍꯣꯏ ꯌꯥꯝ ꯅꯨꯡꯉꯥꯏꯔꯦꯀꯣ